ꯑꯩꯅ ꯈꯪꯕ ꯁꯥꯟꯅꯔꯣꯏ ꯑꯃ ꯍꯥꯏꯇꯥꯔꯒꯗꯤ ꯁꯥꯏꯈꯣꯝ ꯃꯤꯔꯥꯕꯥꯏ ꯆꯟꯅꯨ ꯃꯥꯁꯦ ꯏꯟꯗꯤꯌꯥꯒꯤ ꯋꯦꯠ ꯂꯤꯐꯇꯔꯅꯤ ꯋꯨꯃꯦꯟꯁꯀꯤ ꯅꯤꯐꯨꯒ ꯃꯄꯟ ꯀꯦꯇꯥꯒꯣꯔꯤꯁꯤꯗ ꯁꯥꯟꯅꯩ ꯃꯁꯤ ꯇꯣꯀꯤꯌꯣ ꯑꯣꯂꯦꯝꯄꯤꯛ ꯏꯪ ꯂꯤꯁꯤꯡ ꯑꯅꯤꯒ ꯀꯨꯟꯗ ꯁꯤꯜꯕꯔ ꯃꯦꯗꯜ ꯐꯪꯉꯤ ꯑꯗꯨꯒ ꯁꯤ ꯗꯕ꯭ꯂꯤꯌꯨ ꯁꯤ ꯍꯥꯏꯕꯗꯤ ꯀꯃꯟ ꯋꯦꯜꯐꯤꯌꯔ ꯒꯦꯝ ꯏꯪ ꯂꯤꯁꯤꯡ ꯑꯅꯤꯒ ꯀꯨꯟꯅꯤꯊꯣꯏꯗ ꯃꯥꯁꯤ ꯒꯣꯜ ꯃꯦꯗꯜ ꯐꯪꯉꯤ